ꯃꯅꯤꯄꯨꯔꯗ ꯐꯖꯔꯕ ꯀꯌꯥ ꯃꯔꯨꯝ ꯑꯃ ꯂꯩ ꯑꯗꯨꯕꯨ ꯑꯩꯅ ꯈ꯭ꯋꯥꯏꯗꯒꯤ ꯏꯅꯤꯡꯂꯤꯕ ꯃꯇꯥꯡꯗꯤ ꯂꯣꯛꯇꯥꯛ ꯂꯦꯛꯀꯤ ꯃꯇꯥꯡꯗꯅꯤ ꯂꯣꯛꯇꯥꯛ ꯂꯦꯛ ꯑꯁꯤ ꯅꯣꯔꯠ ꯏꯁꯠꯀꯤ ꯑꯣꯏꯅ ꯈ꯭ꯋꯥꯏꯗꯒꯤ ꯆꯥꯎꯕ ꯐ꯭ꯔꯦꯁ ꯋꯥꯇꯔ ꯑꯃꯅꯤ ꯃꯁꯤꯗꯒꯤ ꯃꯅꯤꯄꯨꯔꯗ ꯂꯩꯔꯤꯕ ꯃꯤ ꯈꯨꯗꯤꯡꯃꯛꯅ ꯃꯁꯤꯗꯒꯤ ꯑꯦꯂꯦꯛꯇ꯭ꯔꯤꯛꯁꯤꯇꯤꯁꯨ ꯀꯌꯥ ꯏꯂꯦꯛꯇ꯭ꯔꯤꯁꯤꯁꯨ ꯁꯨꯝꯉꯤ ꯑꯗꯨꯒ ꯃꯍꯥꯛꯀꯤ ꯐꯖꯕ ꯑꯁꯤꯅ ꯇꯣꯉꯥꯟ ꯇꯣꯉꯥꯟꯕ ꯃꯐꯝꯁꯤꯡꯗꯒꯤ ꯄꯥꯏꯔꯛꯄ ꯎꯆꯦꯛꯁꯤꯡ ꯑꯗꯨꯅ ꯑꯩꯈꯣꯏꯒꯤ ꯃꯤꯠ ꯃꯤꯠꯄꯨ ꯊꯨꯝꯍꯠꯂꯤ ꯑꯗꯨꯒ ꯂꯣꯛꯇꯥꯛ ꯂꯦꯛ ꯑꯁꯤ ꯐꯨꯝꯗꯤꯅꯁꯨ ꯐꯨꯝꯗꯤꯁꯨ ꯃꯌꯥꯝ ꯑꯃ ꯂꯩ ꯑꯗꯨꯅ ꯑꯗꯨꯅꯁꯨ ꯍꯦꯟꯅ ꯐꯖꯍꯜꯂꯤ ꯑꯗꯨꯒ ꯑꯩꯅ ꯈ꯭ꯋꯥꯏꯗꯒꯤ ꯄꯥꯝꯕ ꯁꯩꯔꯦꯡ ꯏꯕ ꯑꯗꯨꯗꯤ ꯋꯤꯂꯤꯌꯝ ꯁꯦꯛꯁꯐꯤꯌꯔꯅꯤ